ꯎꯝ ꯍꯂꯣ ꯚꯥꯏ ꯆꯤꯟꯗꯦꯗ ꯀꯗꯥꯏ ꯆꯠꯂꯨꯁꯦ ꯍꯥꯏꯔꯤꯅꯣ ꯀꯩꯗꯧꯁꯦ ꯍꯥꯏꯔꯤꯅꯣ ꯍꯧꯖꯤꯛ ꯑꯩꯈꯣꯏꯔꯣꯝꯗ ꯂꯤꯀꯣꯟ ꯁꯥꯟꯅꯔꯤꯌꯦ ꯂꯤꯀꯣꯟ ꯌꯦꯡꯕ ꯆꯠꯂꯨꯁꯤꯔꯣ ꯂꯤꯀꯣꯟ ꯍꯥꯏꯔꯤꯁꯦ ꯅꯨꯄꯤ ꯃꯌꯥꯝꯒ ꯁꯥꯟꯅꯃꯤꯟꯅꯗꯣꯏꯅꯦ ꯐꯝꯃꯒ ꯂꯪꯉꯒ ꯍꯣꯔꯦꯟ ꯐꯥꯎꯔꯀꯥꯟꯗ ꯅꯨꯄꯤꯗꯒ ꯇꯥꯟꯟꯔꯒ ꯊꯣꯝꯗꯣꯏꯅꯦ ꯁꯝꯅ ꯍꯥꯏꯔꯀꯥꯟꯗ ꯇ꯭ꯔꯨꯠ ꯑꯣꯔ ꯗꯤꯌꯔ ꯒꯨꯝꯕꯅꯤ ꯑꯗꯨ ꯌꯦꯡꯕ ꯆꯠꯂꯨꯁꯤꯔꯣ ꯁꯥꯟꯅꯕꯒꯤ ꯇꯥꯏꯃꯤꯡꯗꯨ ꯑꯗꯨꯝ ꯈꯔ ꯉꯟꯅ ꯑꯗꯨꯝ ꯇꯔꯦꯠ ꯅꯤꯄꯥꯟ ꯑꯗ꯭ꯋꯥꯏꯗꯒꯤ ꯍꯧꯔꯒ ꯃꯥꯄꯟ ꯇꯔꯥ ꯑꯗ꯭ꯋꯥꯏꯗ ꯂꯣꯏꯁꯤꯟꯒꯨꯝ ꯇꯧꯕꯅꯤ ꯑꯗꯨ ꯅꯨꯄꯤ ꯃꯌꯥꯝ ꯎꯝ ꯅꯨꯄꯤꯁꯨ ꯃꯌꯥꯝ ꯂꯥꯛꯀꯗꯣꯏꯅꯤꯍꯦ ꯃꯁꯛ ꯐꯖꯕ ꯑꯗꯨꯝ ꯃꯤꯛꯁ ꯇꯧꯕꯅꯤ ꯂꯣꯏꯅ ꯁꯨꯕꯅꯤ ꯑꯗꯨꯝ ꯅꯪ ꯆꯥꯛ ꯆꯥꯊꯣꯛꯑꯒ ꯂꯥꯛꯑꯣ ꯂꯥꯛꯑꯁꯨ ꯑꯗꯨꯃꯥꯏ ꯆꯥꯛ ꯆꯥꯊꯣꯛꯑꯒ ꯆꯠꯁꯦ ꯑꯁ ꯑꯩꯗꯤ ꯄꯪꯁꯦꯠ ꯁꯦꯠꯆꯟꯗꯣꯏꯅꯦ ꯅꯪꯁꯨ ꯄꯪꯁꯦꯠ ꯁꯦꯠꯂꯒ ꯂꯥꯛꯑꯣ ꯍꯦꯛꯇ ꯂꯧꯕ ꯂꯥꯛꯄꯗꯣ ꯒꯥꯔꯤꯗꯣ ꯍꯧꯖꯤꯛ ꯑꯁꯣꯝꯗ ꯄꯨꯈꯤ ꯑꯗꯨ ꯍꯣꯔꯦꯟ ꯒꯥꯔꯤꯗꯨ ꯄꯨꯔꯛꯑꯒ ꯂꯥꯛꯇ꯭ꯔꯗꯤ ꯌꯥꯔꯣꯏꯅꯦ ꯍꯣꯏ ꯊꯦꯡꯉꯁꯨ ꯊꯦꯡꯅ ꯑꯗꯨꯝ ꯂꯥꯛꯑꯒꯦ ꯆꯠꯂꯁꯤ ꯑꯗꯨꯒ ꯑꯇꯣꯞꯄ ꯃꯐꯝ ꯑꯗꯨ ꯂꯤꯀꯣꯟ ꯂꯣꯏꯔꯒ ꯑꯇꯣꯞꯄ ꯀꯗꯥꯏ ꯀꯗꯥꯏ ꯆꯠꯁꯦ ꯍꯥꯏꯔꯤꯅꯣ ꯑꯩꯈꯣꯏꯗ ꯂꯤꯀꯣꯟꯗꯣ ꯍꯥꯟꯅ ꯆꯠꯂꯨꯔꯁꯤ ꯑꯗꯨꯒ ꯌꯦꯡꯉꯁꯤ ꯀꯃꯥꯏ ꯇꯧꯕꯅꯣꯗꯣ ꯅꯪ ꯍꯩꯗꯤ ꯍꯩꯕ꯭ꯔꯣ ꯂꯤꯀꯣꯟ ꯁꯥꯟꯅꯕ ꯈꯣꯠꯄ ꯎꯝ ꯑꯗꯨ ꯌꯨꯇ꯭ꯌꯨꯕ ꯀꯔꯤ ꯀꯔꯥꯗ ꯑꯃꯨꯛꯇ ꯌꯦꯡꯉꯨꯗꯅ ꯍꯥꯏꯐꯦꯠ ꯂꯤꯀꯣꯟ ꯍꯥꯏꯔꯒ ꯍꯟꯕꯗ ꯊꯦꯡꯕ ꯅꯪ ꯑꯗꯨꯝ ꯑꯩꯈꯣꯏꯗ ꯂꯦꯛꯈ꯭ꯔꯁꯤ ꯀꯩꯅꯣ ꯌꯥꯅꯤꯍꯦ ꯑꯗꯨꯝ ꯂꯦꯛꯎ ꯍꯣꯔꯦꯟ ꯑꯗꯨꯒ ꯍꯌꯦꯡ ꯑꯌꯨꯛ ꯉꯟꯇꯥ ꯆꯠꯈꯣ ꯀꯩꯅꯣ ꯆꯟꯅꯤꯅꯦ ꯆꯟꯕꯒꯤ ꯋꯥꯗꯤ ꯍꯣꯏ ꯏꯕꯥꯅꯤ ꯈꯛꯇꯪ ꯆꯠꯁꯦ ꯍꯥꯏꯔꯣ ꯑꯩ ꯑꯩ ꯏꯃꯥꯟꯅꯕ ꯑꯃꯁꯨ ꯂꯩꯌꯦ ꯑꯗꯨ ꯄꯨꯔꯛꯑꯒꯦ ꯑꯩ ꯏꯅꯥꯛꯇ ꯏꯕꯥꯅꯤ ꯂꯥꯛꯃꯤꯟꯅꯔꯁꯨ ꯂꯥꯛꯃꯤꯟꯅꯔꯛꯑꯒꯦ ꯑ ꯅꯪ ꯀꯔꯤꯝꯇ ꯆꯥꯅꯤꯡꯗꯦꯅꯦ ꯍꯣꯏ ꯌꯥꯏꯅꯦ ꯑꯗꯨ ꯄꯨꯔꯛꯎꯅꯦ ꯍꯣꯔꯦꯟ ꯑꯇꯩ ꯌꯥꯔꯅꯤꯗ ꯂꯤꯀꯣꯟ ꯁꯥꯟꯅꯕꯗꯣ ꯍꯣꯔꯦꯟ ꯑꯗꯨ ꯅꯪ ꯅꯊꯟꯗ ꯂꯥꯛꯀꯗꯣꯏ ꯅꯠꯇ꯭ꯔꯣ ꯎꯝ ꯂꯤꯀꯣꯟ ꯁꯥꯟꯅꯕꯝꯁꯤ ꯈꯤꯇꯪ ꯂꯥꯞꯄꯦꯕ ꯑꯩꯈꯣꯏ ꯃꯐꯝꯗꯨꯗꯒꯤꯗꯤ ꯍꯣꯏ ꯑꯗꯨꯝ ꯊꯦꯡꯉꯁꯨ ꯊꯦꯡꯅ ꯑꯗꯨꯝ ꯆꯠꯇꯤ ꯆꯠꯂꯨꯔꯁꯦ ꯍꯣꯔꯦꯟ ꯎꯝ ꯆꯥꯛ ꯆꯥꯔꯕꯣ ꯑꯁ ꯐꯤ ꯃꯆꯨ ꯑꯗꯨꯝ ꯖꯔꯁꯤ ꯀꯔꯤ ꯀꯔꯥ ꯂꯤꯠꯁꯜꯂꯒ ꯑꯗꯨꯝ ꯆꯠꯈ꯭ꯔꯁꯤ ꯃꯈꯣꯏꯒꯤ ꯑꯣꯏꯅꯀꯣ ꯆꯥꯔꯦ ꯆꯥꯛꯇꯤ ꯑꯦ ꯆꯥꯛ ꯆꯥꯗꯔꯤ ꯊꯦꯡꯉꯦ ꯑꯁ ꯀꯩꯅꯣ ꯀꯣꯏꯕ ꯈꯔ ꯆꯠꯂꯨꯕ ꯍꯥꯏꯕ ꯇꯥꯔꯦ ꯎꯝ ꯍꯧꯖꯤꯛꯀꯥꯟꯁꯤ ꯈꯪꯗꯦ ꯏꯃꯥꯟꯅꯕꯁꯤꯡꯁꯤꯅ ꯀꯣꯏꯕ ꯆꯠꯂꯨꯁꯦꯅ ꯍꯧꯔꯛꯄꯗꯇ ꯀꯣꯏꯆꯠ ꯆꯠꯄꯗ ꯃꯥꯟꯅꯤ ꯃꯥꯟꯅꯤ ꯎꯝ ꯃꯥꯔꯣ ꯃꯥꯗꯤ ꯁꯤꯗ ꯂꯩꯇꯦꯗ ꯑꯩꯁ ꯑꯩ ꯃꯥ ꯑꯃꯨꯛ ꯂꯥꯛꯑꯒ ꯍꯣꯔꯦꯟ ꯖꯦꯂꯁ ꯀꯥꯗꯅ ꯑꯩꯅ ꯅꯨꯄꯤ ꯃꯌꯥꯝꯅ ꯇꯥꯟꯅꯔꯛꯄꯗ ꯍꯣꯏ ꯑꯗꯨꯗꯤ ꯚꯥꯏ ꯍꯣꯔꯦꯟ ꯊꯦꯅꯅꯕ ꯇꯧꯁꯦ

ꯑꯥ ꯑꯣꯏꯔꯝꯅꯤꯗ